ꯑꯩꯒꯤ ꯌꯦꯅꯈꯥꯗ ꯎꯆꯦꯛ ꯀꯧꯁꯤꯟꯅꯕ ꯂꯥꯜꯂꯣꯡ ꯀꯌꯥꯗꯤ ꯂꯩꯖꯗꯦ ꯑꯗꯨꯕꯨ ꯑꯩꯒꯤ ꯌꯦꯅꯈꯥꯗ ꯍꯩꯂꯩ ꯀꯌꯥ ꯄꯥꯝꯕꯤ ꯃꯅꯥ ꯃꯁꯤꯡ ꯀꯌꯥ ꯍꯧꯔꯤ ꯑꯗꯨꯅ ꯎꯆꯦꯛꯁꯤꯡ ꯑꯗꯨ ꯄꯥꯏꯔꯛꯂꯒ ꯃꯄꯥꯟ ꯁꯥꯠꯂꯛꯄ ꯃꯇꯝꯗ ꯎꯆꯦꯛ ꯁꯪꯒꯨ ꯁꯪꯒꯨ ꯂꯥꯛꯇꯨꯅ ꯆꯥꯛꯇꯥꯗꯨꯅ ꯂꯩ ꯑꯗꯨꯒ ꯑꯌꯥꯝꯕ ꯃꯇꯝꯗ ꯎꯆꯦꯛꯁꯤꯡꯁꯤꯅ ꯍꯦꯟꯅ ꯃꯥꯅꯁꯨ ꯀꯩꯗꯧꯕꯁꯦ ꯃꯣꯈꯣꯏꯅꯁꯨ ꯌꯥꯝ ꯄꯥꯝꯕꯁꯦ ꯍꯩ ꯍꯩꯅ ꯃꯨꯜꯂꯛꯄ ꯃꯇꯝꯁꯤꯗ ꯃꯣꯏꯒꯤ ꯃꯆꯤꯟꯖꯥꯛ ꯊꯤꯕ ꯂꯥꯛꯄꯗ ꯎꯆꯦꯛ ꯁꯪꯒꯨ ꯁꯪꯒꯨ ꯀꯌꯥ ꯑꯩꯒꯤ ꯌꯦꯅꯈꯥꯒꯤ ꯂꯧꯀꯣꯟꯗꯨꯗ ꯑꯗꯨꯝ ꯄꯥꯏꯔꯛꯂꯒ ꯎꯆꯦꯛ ꯀꯌꯥꯁꯨ ꯇꯥꯔꯩ ꯑꯃꯨꯟꯕ ꯎꯍꯩꯁꯤꯡꯗꯣ ꯌꯥꯝꯅ ꯄꯥꯝꯅꯁꯨ ꯆꯥꯅꯖꯩ ꯃꯣꯍꯣꯏꯅ ꯎꯆꯦꯛ ꯁꯪꯒꯨ ꯁꯪꯒꯨ ꯌꯥꯝꯅꯁꯨ ꯂꯥꯛꯑꯦ ꯑꯗꯨꯅ ꯃꯣꯏꯁꯤꯡ ꯑꯗꯣ ꯂꯥꯛꯂꯒ ꯆꯥꯛꯇꯥꯔꯩ ꯑꯗꯨꯒ ꯑꯌꯥꯝꯕ ꯀꯥꯂꯦꯟꯒꯤ ꯃꯇꯝꯗꯗꯤ ꯁꯥꯕꯅꯤꯅ ꯑꯩꯈꯣꯏ ꯃꯤꯑꯣꯏꯕꯁꯨ ꯈꯧꯔꯥꯡꯉꯛꯏ ꯑꯁꯥꯕ ꯃꯇꯝ ꯍꯥꯏꯕꯁꯤꯗꯤ ꯑꯗꯨꯅ ꯑꯩꯁꯨ ꯃꯣꯈꯣꯏꯕꯨꯁꯨ ꯈꯧꯔꯥꯡꯉꯝꯒꯅꯤ ꯈꯟꯗꯨꯅ ꯑꯩꯅ ꯃꯈꯣꯏꯁꯤꯡ ꯑꯗꯨꯒꯤꯗꯃꯛꯇ ꯏꯁꯤꯡ ꯍꯩꯗꯨꯅ ꯀꯞꯇ ꯊꯝꯕꯤ ꯃꯣꯏꯁꯤꯡꯅꯁꯨ ꯑꯗꯨꯝ ꯑꯩꯅ ꯏꯁꯤꯡ ꯀꯞꯇ ꯍꯩꯔꯒ ꯊꯝꯂꯤꯕ ꯄꯣꯠ ꯑꯗꯨꯗ ꯑꯗꯨꯝ ꯃꯣꯏꯁꯨ ꯊꯛꯂꯤ ꯊꯛꯑꯒ ꯃꯣꯏꯁꯨ ꯁꯥꯒ꯭ꯔꯕ ꯀꯥꯂꯦꯟꯗꯨꯒꯤ ꯎꯍꯩ ꯋꯥꯍꯩ ꯀꯌꯥ ꯆꯥꯔꯨꯔꯒ ꯈꯧꯔꯥꯡꯕꯗꯨ ꯀꯣꯛꯍꯜꯂꯤ ꯑꯗꯨꯅ ꯃꯣꯏꯁꯤꯡꯅ ꯑꯩꯒ ꯌꯥꯝꯅ ꯀ꯭ꯂꯣꯁ ꯑꯣꯏꯅꯕꯒꯤ ꯃꯑꯣꯡꯗ ꯍꯥꯏꯕꯗꯤ ꯑꯩꯅ ꯃꯆꯤꯟꯖꯥꯛ ꯊꯥꯔꯛꯀꯗꯕꯒꯤ ꯃꯑꯣꯡꯗ ꯃꯣꯏ ꯑꯗꯨꯝ ꯉꯥꯏꯗꯨꯅꯁꯨ ꯂꯩ ꯑꯗꯨꯒ ꯃꯈꯣꯏꯁꯤꯡꯅ ꯌꯥꯝꯅ ꯋꯥꯅ ꯀꯩꯗꯧꯔꯕ ꯃꯇꯝꯗ ꯑꯩꯅ ꯏꯁꯤꯡ ꯀꯌꯥ ꯏꯁꯤꯡ ꯃꯥꯏꯁꯤꯡ ꯀꯌꯥ ꯃꯆꯤꯟꯖꯥꯛ ꯀꯌꯥ ꯃꯔꯛ ꯃꯔꯛꯇꯁꯨ ꯑꯩꯅ ꯄꯤꯖꯕꯤ ꯑꯗꯨꯒ ꯃꯣꯏꯁꯤꯡꯗꯨꯒꯤꯗꯃꯛꯇ ꯑꯩꯅ ꯉꯥꯛꯂꯧ ꯀꯌꯥ ꯑꯃꯁꯨ ꯂꯧꯏ ꯂꯧꯏ ꯍꯥꯏꯕꯗꯤ ꯅꯥꯎꯔꯤ ꯀꯌꯥ ꯄꯥꯏꯗꯨꯅ ꯎꯆꯦꯛ ꯃꯆꯥ ꯀꯌꯥ ꯍꯥꯠꯅꯕꯒꯤ ꯆꯥꯊꯣꯛꯅꯕꯒꯤ ꯑꯉꯥꯡ ꯀꯌꯥꯅ ꯀꯥꯞꯄ ꯂꯥꯛꯄ ꯃꯇꯝꯗ ꯑꯩꯒꯤ ꯌꯦꯅꯈꯥꯗ ꯍꯧꯔꯤꯕꯗ ꯇꯣꯡꯂꯤꯕ ꯎꯆꯦꯛ ꯋꯥꯌꯥ ꯀꯌꯥꯁꯤꯡꯗꯨꯗ ꯅꯥꯎꯔꯤ ꯀꯥꯞꯄ ꯂꯥꯛꯄ ꯀꯌꯥꯁꯤꯡꯗꯣ ꯑꯩꯅ ꯊꯤꯡꯏ ꯀꯥꯞꯄ ꯌꯥꯔꯣꯏ ꯍꯥꯏꯗꯨꯅ ꯎꯆꯦꯛ ꯀꯌꯥꯁꯤꯡꯗꯨꯁꯨ ꯃꯣꯏꯁꯨ ꯊꯋꯥꯏ ꯄꯥꯟꯕꯅꯤ ꯑꯗꯨꯅ ꯃꯣꯏꯁꯤꯡꯕꯨꯁꯨ ꯅꯨꯡꯁꯤ ꯃꯣꯏꯅꯁꯨ ꯑꯩꯈꯣꯏꯕꯨꯁꯨ ꯂꯣꯏꯅꯔꯕꯗꯤ ꯑꯗꯨꯝ ꯅꯨꯡꯁꯤꯕꯤꯔꯛꯀꯅꯤ ꯑꯗꯨꯕꯨ ꯑꯩꯈꯣꯏꯅ ꯃꯣꯏꯕꯨ ꯃꯌꯥ ꯍꯥꯠꯇꯣꯛꯄꯤꯕꯗꯨꯅ ꯃꯣꯏꯅ ꯎꯆꯦꯛꯁꯤꯡꯁꯤꯅ ꯑꯩꯈꯣꯏ ꯃꯤꯑꯣꯏꯕꯕꯨ ꯀꯤꯕꯅꯤ ꯑꯗꯨꯅ ꯑꯩꯒꯤ ꯂꯧꯀꯣꯟꯗ ꯂꯩꯕ ꯑꯩꯒꯤ ꯌꯦꯅꯈꯥꯗ ꯂꯩꯕ ꯎꯍꯩ ꯋꯥꯍꯩ ꯀꯌꯥꯗ ꯇꯣꯡꯂꯤꯕ ꯂꯥꯛꯄ ꯎꯆꯦꯛꯁꯤꯡ ꯑꯗꯨꯗꯤ ꯑꯩꯅ ꯃꯣꯏꯕꯨ ꯂꯨꯅ ꯇꯧꯕꯤꯕꯅ ꯃꯣꯏꯁꯤꯡꯅ ꯑꯩꯕꯨꯁꯨ ꯑꯗꯨꯛꯀꯤ ꯃꯇꯤꯛ ꯌꯥꯝꯅ ꯀꯤꯗꯅ ꯌꯥꯝꯅ ꯅꯛꯁꯟꯅꯕꯒꯤ ꯃꯑꯣꯡ ꯇꯧꯔꯛꯑꯦ ꯌꯥꯝꯅ ꯅꯨꯡꯁꯤ ꯎꯆꯦꯛꯁꯤꯡ ꯑꯁꯦ ꯃꯣꯏꯁꯨ ꯊꯋꯥꯏ ꯄꯥꯟꯕ ꯖꯤꯕ ꯑꯃꯅꯤꯅ ꯃꯣꯏꯒꯤꯁꯨ ꯃꯆꯤꯟꯖꯥꯛ ꯊꯤꯗꯨꯅ ꯃꯐꯝ ꯃꯐꯝ ꯈꯨꯗꯤꯡꯗ ꯆꯥꯛꯇꯥꯗꯨꯅ ꯂꯩꯔꯨꯏ ꯑꯗꯨꯒ ꯑꯩꯈꯣꯏ ꯇꯥꯏꯕꯪꯄꯥꯟꯒꯤ ꯎꯆꯦꯛ ꯀꯌꯥ ꯐꯥꯗꯨꯅ ꯎꯆꯦꯛꯁꯤꯡꯕꯨ ꯆꯥꯊꯣꯛꯄꯤꯔꯤꯕ ꯑꯁꯦ ꯅꯨꯉꯥꯏꯇꯦ ꯑꯗꯨꯅ ꯎꯆꯦꯛꯁꯤꯡꯕꯨꯁꯨ ꯌꯥꯝꯅ ꯂꯨꯅ ꯇꯧꯕꯤꯒꯗꯕꯅꯤ ꯃꯈꯣꯏꯁꯤꯡꯅ ꯆꯥꯛꯇꯥꯅꯕꯒꯤꯗꯃꯛꯇ ꯎꯍꯩ ꯋꯥꯍꯩ ꯀꯌꯥ ꯑꯃꯁꯨ ꯑꯩꯈꯣꯏꯅ ꯊꯥꯕꯤꯒꯗꯕꯅꯤ ꯑꯩꯒꯤ ꯌꯦꯅꯈꯥꯗ ꯊꯥꯔꯤꯕ ꯑꯁꯤꯗ ꯎꯆꯦꯛ ꯀꯌꯥ ꯀꯌꯥ ꯂꯥꯛꯇꯨꯅ ꯇꯣꯡꯂꯤꯕꯁꯦ ꯎꯕꯗ ꯑꯗꯨꯛꯀꯤ ꯃꯇꯤꯛ ꯌꯥꯝꯅꯁꯨ ꯅꯨꯡꯁꯤ